ꯑꯩꯅ ꯑꯣꯔꯐꯥꯟ ꯍꯣꯝꯗ ꯂꯩꯕ ꯑꯉꯥꯡꯁꯤꯡꯒꯤ ꯗꯃꯛꯇ ꯇꯝꯅꯕ ꯂꯥꯏꯔꯤꯛ ꯂꯩꯈꯤꯕ ꯑꯗꯨ ꯁꯥꯇ꯭ꯔꯁꯤꯡ ꯑꯃꯗꯤ ꯑꯣꯖꯥꯁꯤꯡꯅ ꯌꯥꯝꯅ ꯅꯨꯡꯉꯥꯏ ꯌꯥꯝꯅ ꯐꯕ ꯂꯥꯏꯔꯤꯛꯅꯤ ꯍꯥꯏꯅ ꯇꯥꯛꯄꯤꯔꯛꯏ ꯑꯗꯨꯒꯤꯗꯃꯛꯇ ꯑꯩꯅ ꯑꯗꯣꯝꯕꯨ ꯊꯥꯒꯠꯆꯔꯤ